ꯌꯥꯝꯅ ꯅꯨꯉꯥꯏꯕ ꯑꯃꯗꯤ ꯅꯣꯛꯅꯤꯡꯕ ꯊꯧꯗꯣꯛ ꯍꯥꯏꯔꯒꯗꯤ ꯉꯁꯤ ꯉꯁꯤꯃꯛꯇ ꯃꯦꯔꯥ ꯆꯥꯎꯔꯦꯟ ꯍꯧꯕꯒꯤ ꯁꯨꯇꯤꯅꯤ ꯍꯥꯏꯗꯅ ꯂꯩꯊꯣꯛꯎꯔꯕ ꯏꯁꯨꯡ ꯏꯃꯥꯟꯅꯕꯁꯤꯡꯒ ꯀꯣꯏꯕ ꯂꯥꯡꯕ ꯆꯠꯅꯕꯒꯤ ꯊꯧꯔꯝ ꯀꯌꯥ ꯑꯃ ꯁꯤꯜꯂꯨꯔꯕ ꯃꯇꯨꯡꯗ ꯌꯨꯅꯤꯚꯔꯁꯤꯇꯤ ꯀꯥꯗꯕ ꯌꯥꯗꯦ ꯍꯥꯏꯗꯅ ꯑꯣꯖꯥꯁꯤꯡ ꯃꯌꯥꯝ ꯑꯃ ꯌꯨꯅꯤꯚꯔꯁꯤꯇꯤ ꯀꯥꯕꯒꯤ ꯄꯥꯎ ꯇꯥꯗꯅ ꯌꯨꯅꯤꯚꯔꯁꯤꯇꯤꯗꯗꯤ ꯆꯠꯆꯔꯨꯔꯦ ꯌꯨꯅꯤꯚꯔꯁꯤꯇꯤ ꯆꯠꯆꯔꯨꯔꯒꯁꯨ ꯀꯣꯏꯕ ꯂꯥꯡꯕ ꯍꯦꯟꯅ ꯊꯥꯋꯥꯏ ꯌꯥꯎꯈꯤꯕ ꯑꯣꯏꯗꯨꯅ ꯁꯥꯇ꯭ꯔꯥ ꯑꯣꯏꯔꯤꯉꯩ ꯅꯣꯡꯃꯇ ꯀꯥꯡꯗꯅ ꯌꯨꯅꯤꯚꯔꯁꯤꯇꯤ ꯀꯥꯖꯔꯛꯄ ꯉꯁꯤꯗꯤ ꯑꯣꯖꯥ ꯑꯣꯏꯔꯀꯥꯟꯗ ꯁꯨꯇꯤ ꯍꯨꯔꯥꯟꯗꯨꯅ ꯆꯦꯜꯂꯛꯂꯦ ꯍꯥꯏꯕꯗꯨ ꯊꯣꯛꯂꯦ